ꯑꯣ ꯍꯜꯂꯣ ꯇꯥꯥꯏ ꯇꯥꯏ ꯇꯥꯏ ꯍꯣꯏ ꯃꯥꯟꯅꯤ ꯃꯥꯟꯅꯤ ꯃꯥꯟꯅꯤ ꯀꯔꯤ ꯇꯧꯕꯤꯌꯨ ꯍꯥꯏꯕꯅꯣ ꯑꯥ ꯌꯥꯅꯤ ꯌꯥꯅꯤ ꯒꯥꯏꯠ ꯇꯧꯕ ꯈꯣꯠꯄꯗꯤ ꯂꯣꯏ ꯌꯥꯅꯤ ꯁꯪꯁꯨ ꯁꯪꯅꯤ ꯆꯠꯄꯤ ꯈꯣꯠꯄꯤꯁꯨ ꯌꯥꯅꯤ ꯑꯗꯣ ꯑꯥ ꯍꯥꯏꯎ ꯍꯥꯏꯌꯨ ꯒꯥꯔꯤꯁꯦ ꯑꯦ ꯁꯤ ꯌꯥꯎꯕꯁꯤꯅ ꯃꯃꯟꯁꯦ ꯈꯔꯕꯨꯗꯤ ꯇꯥꯡꯂꯅꯤ ꯍꯥꯏꯕꯗꯤ ꯑꯦ ꯁꯤ ꯌꯥꯎꯕꯁꯤꯅ ꯄ꯭ꯔꯥꯏꯖꯅ ꯑꯗꯨꯝ ꯂꯤꯁꯤꯡ ꯑꯍꯨꯝ ꯆꯥꯝ ꯑꯣꯏꯔꯛꯂꯅꯤ ꯑꯦ ꯁꯤ ꯌꯥꯎꯗꯕꯁꯤꯅ ꯂꯤꯁꯤꯡ ꯑꯃ ꯑꯣꯏꯔꯛꯂꯅꯤ ꯑꯗꯣ ꯑꯗꯨꯝ ꯌꯥꯅꯤ ꯑꯗꯨꯗ ꯆꯨꯁ ꯇꯧꯕꯤꯔꯣ ꯑꯄꯥꯝꯕ ꯌꯥꯎꯔꯗꯤ

ꯑꯥ ꯑꯗꯨꯕꯨꯗꯤ ꯆꯪꯂꯔꯣꯏ ꯀꯔꯤꯁꯨ ꯆꯪꯂꯔꯣꯏ ꯑꯗꯨꯝ ꯒꯥꯏꯠ ꯇꯧꯔ ꯑꯗꯨꯝ ꯇꯧꯕꯤꯔꯒꯦ ꯑꯗꯨꯝ ꯑꯗꯨꯗ ꯌꯥꯔꯅꯤ ꯑꯗꯨꯅ ꯌꯥꯔꯅꯤ ꯅꯪꯒꯤꯗꯤ ꯅꯣꯏꯒꯤ ꯍꯣꯏ ꯍꯣꯏ ꯁꯥꯔ ꯁꯥꯔ ꯑꯥ ꯊꯤꯟꯒꯦ ꯊꯤꯟꯒꯦ ꯑꯥ ꯑꯇꯣꯞꯄꯗꯤ ꯌꯥꯔꯕꯣ ꯁꯥꯔ ꯑꯥ ꯁꯥꯔ ꯑꯗꯨꯗꯤ ꯍꯌꯦꯡ ꯍꯌꯦꯡ ꯊꯦꯡꯅꯔꯁꯦ ꯑꯗꯨꯗꯤ ꯍꯌꯦꯡ ꯑꯣꯏꯅ ꯀꯣꯜ ꯇꯧꯔꯛꯑꯣ ꯑꯗꯨꯒ ꯆꯠꯂꯁꯤ ꯑꯥ ꯍꯥꯏꯌꯨ ꯑꯣ ꯁꯥꯔ ꯁꯥꯔ ꯊꯝꯃꯨ ꯊꯝꯃꯨ ꯁꯥꯔ